ꯃꯦꯟꯇꯦꯜ ꯑꯦꯟ ꯐꯤꯁꯤꯀꯦꯜ ꯑꯐꯦꯛꯁꯦ ꯑꯩꯈꯣꯏ ꯑꯉꯥꯡꯗ ꯌꯥꯝ ꯄꯤ ꯍꯧꯖꯤꯛꯀꯥꯟꯒꯤ ꯇꯦꯛꯅꯣꯂꯣꯖꯤ ꯍꯥꯏ ꯇꯥꯔꯦ ꯃꯣꯕꯥꯏꯜꯁ ꯑꯦꯟ ꯇꯤꯚꯤꯅ ꯑꯩꯈꯣꯏ ꯑꯉꯥꯡꯗ ꯌꯥꯝ ꯐꯤꯁꯤꯀꯦꯜ ꯑꯦꯟ ꯃꯦꯟꯇꯦꯜ ꯄ꯭ꯔꯣꯕ꯭ꯂꯦꯝ ꯌꯥꯝ ꯄꯤ ꯍꯥꯏꯕꯗꯤ ꯑꯩꯈꯣꯏ ꯅꯧꯔꯤꯕ ꯑꯩꯈꯣꯏ ꯑꯉꯥꯡꯁꯤꯡꯅ ꯇꯤ ꯚꯤ ꯅꯠꯇ꯭ꯔꯒ ꯐꯣꯟ ꯌꯦꯡꯉꯨꯔꯣ ꯃꯥꯏ ꯃꯤꯠ ꯁꯣꯛꯂꯛꯄ ꯌꯥꯏ ꯑꯗꯨꯒ ꯑꯩꯈꯣꯏ ꯇꯤꯚꯤꯗ ꯊꯣꯛꯏꯕ ꯑꯩꯈꯣꯏꯒꯤ ꯄꯤꯛꯆꯔ ꯑꯣꯔ ꯚꯤꯗꯤꯑꯣ ꯀꯌꯥꯅ ꯑꯉꯥꯡꯗ ꯋꯥꯈꯜ ꯁꯣꯟꯊꯍꯟꯕ ꯄꯤꯛꯍꯟꯕ ꯑꯗꯨꯒꯨꯝꯕ ꯑꯣꯏꯔꯛꯄ ꯌꯥꯏ ꯑꯗꯨꯅ ꯑꯩꯈꯣꯏꯒꯤ ꯑꯐꯦꯛꯁ ꯑꯉꯥꯡꯗ ꯑꯐꯦꯛꯁ ꯑꯗꯨꯅ ꯄꯤꯔꯛꯀꯅꯤ ꯑꯗꯨꯒ ꯑꯩꯈꯣꯏ ꯑꯉꯥꯡꯁꯤꯡꯗ ꯅꯨꯡꯇꯤꯒꯤ ꯃꯣꯕꯥꯏꯜꯒ ꯇꯤ ꯚꯤ ꯌꯦꯡꯉꯗꯤ ꯑꯦꯗꯤꯛꯁꯟ ꯑꯣꯏꯔꯛꯄ ꯌꯥꯏ ꯑꯗꯨꯒ ꯑꯦꯗꯤꯛꯁꯟ ꯑꯣꯏꯕꯒꯤ ꯃꯇꯨꯡ ꯏꯟꯅ ꯃꯣꯏ ꯂꯥꯏꯔꯤꯛꯇ ꯄꯨꯛꯅꯤꯡ ꯆꯪꯕꯁꯨ ꯋꯥꯠꯂꯛꯑꯅꯤ ꯑꯗꯨꯅ ꯑꯩꯈꯣꯏ ꯑꯉꯥꯡꯁꯤꯡꯗ ꯃꯣꯕꯥꯏꯜ ꯐꯣꯟ ꯑꯣꯔ ꯇꯤ ꯚꯤ ꯄꯤꯕ ꯌꯦꯡꯍꯟꯕ ꯑꯣꯏꯔꯒꯁꯨ ꯑꯩꯈꯣꯏ ꯃꯇꯝ ꯆꯥꯅ ꯐꯖꯅ ꯃꯇꯝ ꯈꯥꯏꯗꯣꯛꯑꯒ ꯌꯦꯡꯍꯟꯕ ꯑꯗꯨꯒꯨꯝꯕ ꯃꯊꯧ ꯇꯥꯏ